ꯍꯜꯂꯣ ꯑꯣ ꯑꯣ ꯁꯤ ꯌꯦꯟꯁꯥꯡ ꯅꯥꯄꯤ ꯌꯣꯟꯕ ꯕꯤꯖꯤꯇꯦꯕꯜ ꯌꯣꯟꯕ ꯃꯅꯥ ꯃꯁꯤꯡ ꯌꯣꯟꯕ ꯑꯗꯨ ꯗꯨꯀꯥꯟꯗꯨꯔ ꯀꯃꯥꯏ ꯇꯧꯕꯅꯣ ꯑꯣ ꯑꯗꯨꯗꯤ ꯑꯩ ꯃꯔꯣꯏ ꯌꯦꯅꯝꯗꯨꯁꯨ ꯄꯥꯝꯃꯦ ꯑꯗꯒꯤ ꯃꯥꯏꯔꯦꯟꯗꯨꯁꯨ ꯄꯥꯝꯃꯦ ꯑꯥꯂꯨꯗꯨꯁꯨ ꯄꯥꯝꯃꯦ ꯑꯗꯒꯤ ꯑꯩꯈꯣꯏꯒꯤ ꯗꯁꯀꯨꯁꯗꯨꯁꯨ ꯄꯥꯝꯃꯤ ꯑꯗ ꯃꯥꯏꯔꯦꯟꯁꯤꯅ ꯀꯌꯥ ꯄꯤꯔꯤꯅꯣ ꯑꯥ ꯑ ꯗꯁꯀꯨꯁ ꯑꯥ ꯃꯔꯤꯐꯨꯅꯦꯕ ꯑꯣ ꯑꯗꯨꯒ ꯑꯥꯂꯨꯒꯗꯤ ꯑꯥꯂꯨꯗꯨꯅ ꯀꯌꯥ ꯄꯤꯔꯤꯅꯣ ꯀꯤꯂꯣꯗ ꯌꯥꯡꯈꯩ ꯄꯤꯌꯦꯕ

ꯑ ꯀꯌꯥ ꯇꯥꯔꯅꯤ ꯑꯗꯨꯗꯤ ꯇꯤꯜꯍꯧ ꯃꯅꯥꯒꯗꯤ ꯌꯥꯎꯕ꯭ꯔ ꯌꯥꯎꯋꯦꯕ ꯑꯣ ꯑꯣ ꯑꯗꯨꯗꯤ ꯅꯉꯣꯟꯗ ꯂꯣꯏꯅ ꯌꯥꯎꯔꯦꯅ ꯐꯔꯦꯅꯦ ꯑꯗꯨꯗꯤ ꯅꯉꯣꯟꯗꯩ ꯂꯣꯏꯅ ꯂꯧꯔꯒꯦ ꯑꯗꯨꯗꯤ ꯌꯦꯟꯁꯥꯡ ꯃꯈꯜ ꯃꯈꯜ ꯑꯇꯩ ꯑꯇꯩ ꯑꯍꯦꯟꯕ ꯀꯔꯤ ꯀꯔꯤ ꯌꯥꯎꯔꯤꯒꯦ ꯍꯥꯏꯕꯤꯔꯛꯎꯅꯦ ꯍꯥꯏꯗꯤ ꯑꯣ ꯑꯣ ꯑꯗꯒꯤ ꯑꯥ ꯍꯥꯋꯥꯏ ꯊ꯭ꯔꯥꯛꯇꯨꯗꯤ ꯀꯌꯥ ꯄꯤꯒꯦ ꯍꯧꯖꯤꯛ ꯆꯥꯃ ꯀꯨꯟ ꯑꯗꯒꯤ ꯈꯥꯃꯦꯟ ꯑꯁꯤꯟꯕꯗꯨꯗꯤ ꯑꯣ ꯑꯃꯦꯔꯤꯀꯥꯟ ꯄꯤꯗꯨꯅ ꯀꯌꯥ ꯄꯤꯔꯤꯕ ꯃꯔꯤꯐꯨ ꯄꯤꯌꯦꯕ ꯑꯣ ꯑꯣ ꯑꯣ ꯑꯗꯨꯗꯤ ꯍꯧꯖꯤꯛꯀꯤ ꯍꯣꯡꯉꯦꯅꯦ ꯌꯦꯟꯁꯥꯡ ꯑꯗꯨꯝ ꯀꯩꯅꯣ ꯇꯧꯕ ꯃꯇꯝꯅꯤꯅ ꯈꯔ ꯈꯔꯗꯤ ꯂꯣꯏ ꯄꯨꯊꯣꯛꯅꯔꯦꯅꯦ ꯑꯩꯈꯣꯏꯒꯤ ꯎꯝ ꯃꯅꯤꯄꯨꯔꯒꯤ ꯀꯩꯅꯣꯁꯤꯡꯁꯤꯁꯨ ꯃꯤꯁꯤꯡꯁꯨ ꯍꯥꯏꯗꯤ ꯌꯦꯟꯁꯥꯡ ꯅꯥꯄꯤ ꯄꯨꯊꯣꯛꯄꯗ ꯌꯥꯝ ꯍꯩꯔꯦ ꯍꯥꯏꯇꯥꯔꯦ ꯅꯍꯥꯟꯋꯥꯏꯗꯤ ꯌꯥꯝ ꯇꯥꯡꯉꯝꯃꯤꯗꯅ ꯆꯥꯃꯒ ꯌꯥꯡꯈꯩ ꯍꯨꯝꯐꯨ ꯍꯨꯝꯐꯨꯇꯔꯥ ꯃꯔꯤꯐꯨꯒ ꯍꯥꯏꯗꯅ ꯑꯗꯨ ꯈꯥꯃꯦꯟ ꯑꯁꯤꯟꯕꯒꯗꯤ ꯀꯌꯥ ꯄꯤꯒꯦ ꯍꯨꯝꯐꯨ ꯄꯤꯌꯦꯕ ꯍꯣꯏ ꯍꯣꯏ ꯍꯣꯏ ꯑꯣꯜꯂꯣ ꯑꯗꯨꯗꯤ ꯑꯥ ꯑꯗꯨꯕꯨꯗꯤ ꯑꯗꯨꯗꯤ ꯂꯣꯏꯅ ꯈꯔ ꯈꯔ ꯈꯔ ꯑꯗꯨꯝ ꯑꯣꯜꯂꯣ ꯑꯥꯂꯨ ꯑꯗꯒꯤ ꯑꯩꯅ ꯄꯥꯝꯃꯤꯕ ꯃꯥꯏꯔꯦꯟ ꯑꯗꯒꯤ ꯈꯣꯡꯗ꯭ꯔꯨꯝꯒꯗꯤ ꯌꯥꯎꯗ꯭ꯔꯣ ꯎꯝ ꯎꯝ ꯈꯣꯡꯗ꯭ꯔꯨꯝꯗꯨꯅ ꯀꯌꯥ ꯄꯤꯔꯤꯕ ꯑꯣ ꯑꯗꯣ ꯈꯔ ꯈꯔ ꯍꯥꯏꯗꯤ ꯑꯩꯅ ꯀꯦꯖꯤ ꯃꯈꯥꯏ ꯀꯦꯖꯤ ꯃꯈꯥꯏ ꯑꯗꯒꯤ ꯑꯗꯨꯃꯥꯏꯅ ꯂꯧꯒꯦ ꯍꯥꯏꯕꯗꯤ ꯄꯨꯂꯞ ꯊꯝꯖꯟꯕ ꯌꯥꯕ ꯌꯦꯟꯁꯥꯡ ꯅꯥꯄꯤ ꯃꯅꯥ ꯃꯁꯤꯡ ꯅꯠꯇꯃꯤꯅꯀꯣ ꯑꯥ ꯍꯣꯏ ꯍꯣꯏ ꯑꯗꯨꯃꯥꯏꯅ ꯈꯔ ꯈꯔ ꯂꯩꯔꯒ ꯑꯗꯨ ꯊꯝꯕꯤꯔꯝꯃꯣ ꯑꯩ ꯂꯥꯛꯆꯔꯒꯦ ꯊꯝꯃꯦ ꯊꯝꯃꯦ